ꯍꯜꯂꯣ ꯁꯤꯁꯦ ꯕꯦꯡꯛꯒꯤ ꯕꯦꯡꯛꯒꯤ ꯏꯁꯇꯥꯐ ꯑꯣꯏꯗꯣꯏꯔ ꯀꯩꯅꯣꯒꯤ ꯑꯦꯁ ꯕꯤ ꯑꯥꯏꯒꯤ ꯑꯧ ꯑꯩꯁꯦ ꯀꯩꯅꯣ ꯑꯦꯛꯀꯥꯎꯟ ꯑꯝꯇ ꯍꯥꯡꯒꯦ ꯇꯧꯕꯅꯦꯕꯀꯣ ꯑꯦꯛꯀꯥꯎꯟ ꯍꯥꯡꯕꯁꯦ ꯍꯧꯖꯤꯛ ꯍꯧꯖꯤꯛ ꯀꯃꯥꯏꯅ ꯀꯃꯥꯏꯅ ꯇꯧꯒꯦ ꯍꯥꯏꯗꯤ ꯍꯧꯖꯤꯛ ꯑꯦꯛꯀꯥꯎꯟ ꯍꯥꯡꯕ ꯃꯇꯝꯗ ꯂꯨꯄꯥ ꯀꯌꯥꯒꯨꯝꯕ ꯆꯪꯕ ꯈꯣꯠꯄ ꯑꯝꯇ ꯍꯥꯏꯕꯤꯔꯛꯎꯕ ꯑꯦꯛꯀꯥꯎꯟ ꯍꯥꯡꯕꯒꯤ ꯃꯔꯝꯗ ꯀꯃꯥꯏꯅ ꯀꯔꯤ ꯀꯔꯤ ꯆꯪꯒꯦꯗꯣ ꯅꯣꯔꯃꯦꯜꯗ ꯍꯥꯡꯒꯗꯕꯅꯤ ꯑꯪ ꯅꯣꯔꯃꯦꯜꯒꯤꯁꯦ

ꯑꯣ ꯁꯤꯒꯤ ꯂꯤꯁꯤꯡ ꯃꯔꯤꯁꯦ ꯑꯦꯛꯀꯥꯎꯟꯗ ꯑꯗꯨꯝ ꯌꯥꯎꯔꯛꯀꯗꯣꯏꯔ ꯁꯤꯗ ꯂꯥꯛꯑꯣ

ꯑꯣ ꯑꯗꯨꯗꯤ

ꯑꯗꯨꯗꯤ ꯑꯣ ꯑꯗꯣꯏꯁꯨ ꯑꯗꯨꯝ ꯅꯣꯔꯃꯦꯜꯗ ꯑꯗꯨꯝ ꯍꯥꯡꯖꯔꯒꯦꯗ ꯍꯥꯏꯗꯤ ꯑꯗꯨꯝ ꯅꯣꯔꯃꯦꯜ ꯍꯥꯏꯁꯤꯅ ꯑꯗꯨꯝ ꯑꯃꯨꯛꯇ ꯖꯦꯔꯣ ꯕꯦꯂꯦꯟꯁꯇꯩꯗꯤ ꯅꯣꯔꯃꯦꯜꯁꯤꯅ ꯈꯔꯗꯤ ꯑꯗꯨꯝ ꯐꯩꯗꯅ ꯅꯣꯔꯃꯦꯜꯗ ꯑꯗꯨꯝ ꯍꯥꯡꯖꯔꯒꯦ

ꯑꯣ ꯑꯩꯁꯦ ꯁ꯭ꯋꯥꯏꯗ ꯗꯨꯀꯥꯟ ꯑꯃꯒꯤ ꯍꯧꯖꯤꯛ ꯗꯨꯀꯥꯟ ꯑꯃ ꯍꯥꯡꯗꯣꯛꯆꯕꯒꯤ ꯁꯨꯝ ꯄꯩꯁꯥꯁꯦ ꯊꯥꯗꯣꯛ ꯊꯥꯖꯤꯟ ꯇꯧꯕꯒꯤꯅꯤꯅ ꯁꯤꯗꯤ ꯂꯨꯄꯥ ꯆꯦꯡꯃꯉꯥꯗꯪ ꯑꯣꯏꯕꯗꯨꯗꯤ ꯑꯃꯨꯛ ꯖꯦꯔꯣ ꯕꯦꯂꯦꯟꯁꯇꯗꯤ ꯅꯨꯡꯉꯥꯏꯔꯔꯣꯏ ꯑꯗꯨꯗꯨꯅ ꯅꯣꯔꯃꯦꯜꯗꯣ ꯑꯗꯨꯝ ꯑꯗꯨꯗ ꯑꯣꯏꯅ ꯍꯥꯡꯉꯒꯦ ꯄꯩꯁꯥꯁꯦ ꯑꯗꯨꯝ ꯅꯣꯡꯃ ꯅꯣꯡꯃꯒꯤ ꯈꯔ ꯈꯔ ꯑꯗꯨꯝ ꯊꯥꯗꯣꯛ ꯊꯥꯖꯤꯟ ꯇꯧꯗꯣꯏꯅꯦꯕ ꯑꯗꯨꯅ ꯍꯥꯏꯕꯗꯤ ꯀꯩꯅꯣ ꯄꯨꯡꯁꯦ ꯑꯣꯐꯤꯁ ꯑꯋꯥꯔꯁꯦ ꯄꯨꯡ ꯀꯌꯥꯗꯩꯅ ꯀꯌꯥ ꯐꯥꯎ ꯑꯣꯏꯒꯦ

ꯄꯨꯡ ꯇꯔꯥ ꯃꯈꯥꯏ ꯇꯔꯥꯃꯥꯊꯣꯏ ꯁ꯭ꯋꯥꯏꯁꯤꯗ ꯂꯥꯛꯄꯤꯔꯣ

ꯑꯪ ꯇꯧꯔꯛꯏꯁꯦ ꯀꯩꯅꯣꯗꯒꯤꯅꯦ ꯑꯪ ꯀꯥꯡꯄꯣꯛꯄꯤꯗꯒꯤ ꯑꯣꯏꯗꯣꯏꯅꯦ ꯑꯣ ꯑꯗꯨꯗꯤ ꯈꯔ ꯎꯝ ꯄꯨꯡ ꯇꯔꯥ ꯃꯥꯊꯣꯏ ꯁ꯭ꯋꯥꯏꯗ ꯂꯥꯛꯑꯒꯦ ꯑꯗꯨꯗꯨꯒ ꯑꯩꯅ ꯄꯣꯔꯛꯀꯗꯕꯁꯤꯅ ꯄꯥꯟ ꯀꯥꯔꯠ ꯑꯃ ꯂꯩꯔꯦ ꯑꯗꯥꯔ ꯀꯥꯔꯠꯅꯦ ꯑꯗꯒꯤ ꯐꯣꯇꯣ ꯑꯅꯤ ꯑꯃꯒ

ꯑꯪ ꯏꯁꯥꯒꯤꯅꯤ ꯏꯁꯥꯒꯤꯅꯤ ꯑꯗꯨꯝ ꯈꯨꯕꯤ ꯀꯩꯀꯥ ꯅꯝꯕꯁꯤꯁꯨ ꯏꯁꯥ ꯌꯥꯎꯗ꯭ꯔꯗꯤ ꯑꯗꯨꯝ ꯏꯁꯥ ꯑꯗꯨꯝ ꯂꯥꯛꯆꯔꯒꯦ ꯑꯗꯨꯅ ꯑꯗꯣ ꯁꯟꯗꯦꯗꯤ ꯑꯗꯨꯝ ꯁꯨꯇꯤ ꯂꯩꯔꯦꯀꯣ ꯒꯣꯕꯔꯃꯦꯟꯒꯤ ꯑꯣꯏꯕꯅꯤꯅ ꯁꯨꯇꯤ ꯂꯩꯔꯝꯃꯅꯤ ꯁꯟꯗꯦꯗꯤ

ꯑꯣ ꯑꯗꯨꯗꯤ ꯀꯩꯅꯣ ꯃꯟꯗꯦꯒꯨꯝꯕ ꯂꯥꯛꯏꯕ ꯃꯟꯗꯦꯒꯨꯝꯕꯁꯤꯗ ꯂꯥꯛꯆꯔꯒꯦ ꯑꯗꯨꯗꯤ

ꯍꯣꯏ ꯍꯣꯏ ꯌꯥꯔꯦ ꯌꯥꯔꯦ ꯑꯗꯨꯗꯤ ꯑꯩ ꯂꯥꯛꯑꯀꯥꯟꯗ ꯑꯗꯨꯗꯤ ꯄꯥꯎ ꯍꯥꯏꯖꯔꯛꯑꯒꯦ ꯍꯣꯏ ꯍꯣꯏ ꯊꯝꯖꯔꯒꯦ